ꯇꯦꯟ ꯊꯥꯎꯖꯟ ꯐꯥꯏꯞ ꯍꯟꯗ꯭ꯔꯦꯠ ꯅꯥꯏꯟꯇꯤ ꯅꯥꯏꯟ ꯐꯤꯞꯇꯤꯟ ꯊꯥꯎꯖꯟ ꯁꯤꯛꯁ ꯍꯟꯗ꯭ꯔꯦꯠ ꯇ꯭ꯋꯦꯟꯇꯤ ꯁꯚꯦꯟ ꯋꯥꯟ ꯂꯥꯈ ꯐꯤꯞꯇꯤꯟ ꯊꯥꯎꯖꯟ ꯅꯥꯏꯟꯇꯤ ꯅꯥꯏꯟ ꯇꯨ ꯂꯥꯈ ꯊꯥꯔꯇꯤ ꯊꯥꯎꯖꯟ ꯇ꯭ꯋꯦꯟꯇꯤ ꯐꯥꯏꯞ ꯊ꯭ꯔꯤ ꯂꯥꯈ ꯁꯚꯦꯟꯇꯤ ꯊꯥꯎꯖꯟ ꯑꯦꯟ ꯐꯣꯔꯇꯤ ꯐꯣꯔ